ꯑꯩꯍꯥꯛꯅ ꯑꯩꯍꯥꯛꯀꯤ ꯑꯀꯣꯏꯕꯗ ꯔꯦꯗꯤꯑꯣ ꯇꯦꯂꯤꯚꯤꯖꯟꯅꯆꯤꯡꯕ ꯇꯦꯛꯅꯣꯂꯣꯖꯤ ꯀꯌꯥ ꯎꯕ ꯐꯪꯉꯤ ꯃꯗꯨꯅ ꯑꯩꯒꯤ ꯄꯨꯟꯁꯤꯗ ꯑꯍꯣꯡꯕ ꯀꯥꯟꯅꯕ ꯒ꯭ꯌꯥꯟ ꯂꯧꯁꯤꯡ ꯄꯨꯝꯅꯃꯛ ꯄꯤ ꯈꯪꯉꯝꯗꯕ ꯑꯩꯒꯤ ꯄꯨꯟꯁꯤꯗ ꯈꯪꯗꯕ ꯍꯦꯜꯠ ꯍꯦꯜꯠ ꯍꯛꯆꯥꯡ ꯐꯅꯕꯒꯤ ꯁꯦꯜ ꯊꯨꯝꯒꯤ ꯄꯨꯝꯅꯃꯛ ꯈꯪꯉꯤ ꯑꯗꯨꯒ ꯑꯩꯅ ꯑꯩꯒꯤ ꯑꯀꯣꯏꯕꯗ ꯑꯅꯧ ꯑꯅꯧꯕ ꯒꯥꯔꯤ ꯒꯥꯔꯤ ꯃꯆꯥ ꯒꯥꯔꯤ ꯑꯆꯧꯕ ꯄꯨꯝꯅꯃꯛ ꯎꯕ ꯐꯪꯉꯤ ꯁꯤꯅ ꯑꯩꯈꯣꯏꯒꯤ ꯄꯨꯟꯁꯤꯗ ꯍꯦꯟꯅ ꯆꯥꯎꯈꯠꯄ ꯅꯨꯡꯉꯥꯏꯕ ꯌꯥꯏꯐꯕ ꯍꯔꯥꯎꯕ ꯊꯕꯛꯇ ꯊꯨꯖꯤꯟꯕ ꯄꯨꯝꯅꯃꯛ ꯑꯣꯏ ꯄꯨꯟꯁꯤꯗ ꯍꯤꯡꯕꯗ ꯅꯨꯡꯉꯥꯏꯕ ꯍꯥꯏꯕꯗꯨ ꯑꯣꯏꯌꯦ ꯑꯗꯨꯒ ꯄꯨꯟꯁꯤꯗ ꯍꯛꯆꯥꯡ ꯐꯕ ꯋꯥꯈꯟ ꯄꯣꯊꯥꯕ ꯁꯥꯟꯇꯤ ꯑꯣꯏꯕ ꯆꯥꯎꯈꯠꯄ ꯃꯤꯁꯦ ꯑꯃꯒ ꯑꯃꯒ ꯅꯛꯁꯤꯟꯅꯍꯟꯕ ꯅꯛꯁꯤꯟꯅꯍꯟꯕ ꯃꯤꯁꯦ ꯑꯃꯒ ꯑꯃꯒ ꯅꯨꯡꯁꯤꯅꯍꯟꯕꯁꯨ ꯄꯣꯔꯛꯑꯦ ꯃꯣꯏꯒꯤ ꯌꯥꯝ ꯀꯥꯟꯅꯕ ꯍꯥꯏꯕꯗꯨ ꯑꯣꯏ ꯅꯨꯡꯉꯥꯏꯕ ꯌꯥꯏꯐꯕ ꯄꯨꯝꯅꯃꯛ ꯑꯣꯏ ꯄꯨꯟꯅ ꯆꯥꯎꯈꯠꯃꯤꯟꯅꯕ ꯑꯣꯏ